ꯍꯂꯣ ꯁꯤ ꯃꯁꯇꯔꯠ ꯐꯥꯝꯒꯤ ꯀꯩꯅꯣꯔꯣ ꯂꯣꯀꯦꯜꯇꯤꯔꯣ ꯑꯩꯗꯣ ꯃꯣꯗꯦꯜꯅꯦ ꯑꯣ ꯑꯩꯗꯣ ꯑꯩꯈꯣꯏꯗꯣ ꯄ꯭ꯂꯥꯟ ꯑꯅꯧꯕ ꯑꯃꯒꯤ ꯑꯩꯈꯣꯏꯒꯤ ꯔꯤꯜꯁꯀꯨꯝꯕ ꯑꯃ ꯚꯤꯗꯤꯑꯣ ꯃꯇꯦꯛ ꯑꯃ ꯅꯝꯕꯒꯤ ꯃꯐꯝꯗꯨꯗ ꯂꯥꯛꯄ ꯗꯔꯀꯥꯔ ꯑꯣꯏꯔꯦꯕꯀꯣ ꯑꯗꯣ ꯆꯥꯔꯖꯅ ꯀꯌꯥ ꯑꯣꯏꯗꯣꯏꯕ ꯃꯐꯝꯗꯨꯒꯤ ꯍꯥꯏꯐꯦꯠꯇꯪ ꯍꯥꯏꯕꯤꯔꯛꯑꯣ

ꯑꯥ ꯑꯣ ꯑꯗꯨꯗꯤ ꯑꯩꯈꯣꯏ ꯑꯩꯈꯣꯏ ꯃꯤ ꯇꯤꯝ ꯑꯣꯏꯅ ꯂꯥꯛꯇꯣꯏꯅꯤ ꯃꯤ ꯃꯔꯤ ꯃꯉꯥꯃꯨꯛ ꯁꯨꯅꯤ ꯑꯗꯣ ꯃꯤꯁꯨ ꯌꯥꯝꯕꯅꯤꯅ ꯈꯔ ꯄꯩꯁꯥꯗꯣ ꯈꯔ ꯇꯥꯕꯤꯕ ꯌꯥꯒꯗ꯭ꯔꯥ ꯑꯩ ꯌꯥꯝ ꯅꯨꯡꯉꯥꯏꯖꯔꯦ ꯑꯗꯨꯗꯤ ꯑꯩꯗꯣ ꯂꯥꯛꯀꯗꯕ ꯗꯦꯠꯇꯣ ꯐꯤꯛꯁ ꯇꯧꯔꯒ ꯑꯩ ꯑꯗꯨꯝ ꯁꯤ ꯅꯝꯕꯔꯁꯤꯗ ꯍꯥꯏꯖꯔꯛꯑꯒꯦꯀꯣ ꯍꯣꯏꯍꯣꯏ ꯐꯔꯦ ꯐꯔꯦ ꯊꯝꯃꯦ ꯊꯝꯃꯦ ꯑꯗꯨꯗꯤ